ꯑꯥ ꯍꯜꯂꯣ ꯍꯣꯏ ꯍꯣꯏ ꯃꯥꯟꯅꯤ ꯁꯤ ꯌꯥꯝꯕꯦꯝ ꯐꯔꯅꯤꯆꯔꯅꯦ ꯀꯔꯤ ꯀꯔꯤ ꯌꯦꯡꯕꯤꯒꯗꯕ ꯑꯥ ꯑꯗꯨ ꯅꯣꯏꯁꯦ ꯂꯨꯍꯣꯡꯕ ꯀꯌꯥꯝ ꯋꯥꯠꯂꯤꯒꯦ ꯇꯥꯔꯤꯛ ꯀꯌꯥꯗ ꯑꯣꯏꯔꯤꯃꯣ ꯑꯣ ꯑꯗꯨꯗꯤ ꯃꯇꯝꯁꯨ ꯌꯥꯝ ꯀꯨꯏꯗ꯭ꯔꯦ ꯑꯗꯣ ꯅꯣꯏꯅ ꯄꯥꯝꯃꯤꯁꯦ ꯍꯥꯏꯕꯗꯤ ꯑꯅꯧꯕ ꯑꯣꯏꯅ ꯆꯟꯕ ꯄꯥꯝꯃꯤꯔꯥ ꯅꯠꯇ꯭ꯔꯒ ꯑꯩꯈꯣꯏꯅ ꯍꯥꯟꯅ ꯔꯦꯗꯤꯃꯦꯠ ꯑꯣꯏꯅ ꯁꯥꯔꯒ ꯎꯄꯨ ꯀꯥꯡꯊꯣꯟ ꯃꯌꯥꯝ ꯑꯃꯁꯨ ꯂꯩꯕꯀꯣ ꯍꯥꯟꯅ ꯆꯜꯂꯒ ꯂꯩꯕ ꯑꯗꯨꯗꯒꯤ ꯑꯄꯥꯝꯕ ꯈꯟꯒꯦ ꯍꯥꯏꯕ꯭ꯔꯥ ꯅꯠꯇ꯭ꯔꯒ ꯆꯟꯕꯗ ꯄꯥꯝꯃꯤꯔꯣ ꯑꯗꯨꯗꯨꯒ ꯍꯥꯟꯅ ꯍꯥꯏꯕꯤꯔꯛꯎꯅꯦ ꯑꯣ ꯃꯃꯟꯁꯦ ꯑꯩ ꯃꯊꯪ ꯃꯊꯪ ꯍꯥꯏꯔꯛꯑꯒꯦꯕꯀꯣ ꯑꯩꯈꯣꯏ ꯃꯌꯥꯝꯗꯒꯤꯁꯨ ꯍꯦꯟꯅꯁꯨ ꯂꯧꯔꯣꯏ ꯃꯌꯥꯝꯗꯒꯤꯁꯨ ꯌꯥꯝ ꯇꯥꯅꯁꯨ ꯂꯧꯔꯣꯏ ꯃꯌꯥꯏ ꯑꯣꯏꯅ ꯑꯗꯨꯝ ꯂꯧꯒꯅꯤ ꯑꯗꯨꯒ ꯑꯩꯈꯣꯏꯅ ꯊꯝꯃꯤꯁꯦ ꯑꯍꯥꯟꯕꯗ ꯎꯄꯨꯁꯦ ꯑꯅꯤ ꯊꯣꯛꯑꯦ ꯍꯥꯏꯕꯗꯤ ꯃꯥꯒꯤ ꯗꯤꯖꯥꯏꯟ ꯈꯦꯠꯅꯕꯒꯤ ꯃꯇꯨꯡ ꯏꯟꯅ ꯎꯄꯨꯗ ꯑꯅꯤ ꯍꯥꯏꯕꯤ ꯑꯣꯏꯔꯒꯅ ꯆꯨꯝꯅꯒꯤ ꯂꯨꯄꯥ ꯂꯤꯁꯤꯡ ꯅꯤꯐꯨ ꯃꯉꯥ ꯈꯛꯇꯪ ꯂꯩꯌꯦꯕ ꯑꯗꯨꯒ ꯊꯣꯡ ꯑꯍꯨꯝ ꯄꯥꯟꯕꯤ ꯑꯗꯨ ꯑꯣꯏꯔꯒꯅ ꯂꯨꯄꯥ ꯂꯤꯁꯤꯡ ꯇꯔꯥ ꯈꯦꯠꯅꯔꯛꯀꯅꯤ ꯌꯥꯡꯈꯩ ꯃꯉꯥ ꯂꯥꯛꯀꯅꯤ ꯑꯗꯨꯒ ꯃꯔꯤ ꯍꯥꯏꯕꯤ ꯑꯣꯏꯔꯒꯅ ꯍꯨꯝꯐꯨ ꯃꯉꯥ ꯑꯗꯨꯒ ꯍꯧꯖꯤꯛꯇꯤ ꯃꯉꯥ ꯍꯥꯏꯕꯤ ꯐꯥꯎ ꯂꯩꯔꯤꯑꯕ ꯃꯉꯥ ꯍꯥꯏꯕꯤꯁꯤ ꯑꯣꯏꯔꯒꯅ ꯃꯊꯣꯡ ꯃꯉꯥ ꯍꯥꯏꯕꯤꯁꯤ ꯑꯣꯏꯔꯒꯗꯤ ꯂꯨꯄꯥ ꯂꯤꯁꯤꯡ ꯍꯨꯝꯗ꯭ꯔꯥ ꯃꯉꯥꯗ ꯑꯗꯨꯃꯥꯏꯅ ꯂꯩ ꯑꯗꯨꯒ ꯍꯨꯝꯗ꯭ꯔꯥ ꯃꯉꯥ ꯍꯥꯏꯔꯁꯤ ꯑꯩꯈꯣꯏꯅ ꯑꯗꯨꯝ ꯅꯣꯏꯒꯤ ꯍꯥꯏꯗꯤ ꯄꯣꯠ ꯆꯩ ꯊꯤꯟꯕꯒꯤ ꯒꯥꯔꯤꯒꯨꯝꯕ ꯐ꯭ꯔꯤꯗ ꯑꯣꯏꯔꯛꯀꯅꯤ ꯑꯗꯨꯒ ꯎꯄꯨꯁꯤꯗ ꯅꯠꯇꯕ ꯑꯇꯣꯞꯄ ꯀꯥꯡꯊꯣꯟ ꯂꯩꯔꯤ ꯁꯛꯌꯦꯡ ꯃꯤꯡꯁꯦꯟ ꯂꯩꯔꯤ ꯅꯠꯇ꯭ꯔꯒ ꯗꯥꯏꯅꯤꯡ ꯇꯦꯕꯜ ꯂꯩꯔꯤ ꯁꯣꯐꯥꯒꯨꯝꯕ ꯑꯗꯨꯝꯕ ꯂꯧꯔꯒꯗꯤ ꯑꯩꯈꯣꯏ ꯑꯗꯨꯝ ꯌꯦꯡꯒꯅꯤ ꯑꯇꯩꯗꯤ ꯀꯔꯤ ꯀꯔꯤ ꯌꯦꯡꯒꯅꯤ ꯑꯣ ꯁꯣꯐꯥꯁꯤ ꯍꯧꯖꯤꯛ ꯑꯩꯈꯣꯏꯗ ꯗꯤꯖꯥꯏꯟ ꯃꯈꯟ ꯑꯍꯨꯝ ꯍꯥꯏꯗꯤ ꯀ꯭ꯋꯥꯂꯤꯇꯤ ꯃꯈꯟ ꯑꯍꯨꯝ ꯂꯩꯌꯦꯕꯀꯣ ꯃꯈꯟ ꯑꯍꯨꯝꯁꯦ ꯑꯃꯅ ꯂꯨꯄꯥ ꯂꯤꯁꯤꯡ ꯀꯨꯟꯊ꯭ꯔꯥ ꯃꯉꯥꯗꯒꯤ ꯍꯧꯔꯦ ꯑꯗꯨꯒ ꯑꯃꯅ ꯂꯨꯄꯥ ꯂꯤꯁꯤꯡ ꯅꯤꯐꯨꯅꯤ ꯑꯗꯨꯒ ꯑꯃꯅ ꯂꯨꯄꯥ ꯂꯤꯁꯤꯡ ꯌꯥꯡꯈꯩ ꯂꯤꯁꯤꯡ ꯌꯥꯡꯈꯩꯒꯤꯁꯤꯅ ꯑꯩꯈꯣꯏꯒꯤ ꯚꯤ ꯑꯥꯏ ꯄꯤ ꯌꯥꯝ ꯐꯖꯔꯦ ꯁꯤꯗꯤ ꯃꯥꯒꯤ ꯊꯥꯔꯤꯕ ꯏꯁꯄꯣꯟꯗꯁꯨ ꯌꯥꯝꯅ ꯊꯨꯅ ꯍꯥꯏꯗꯤ ꯐꯝꯕꯗ ꯀꯨꯠꯁꯤꯜꯂꯒ ꯂꯩꯇꯕ ꯊꯨꯅ ꯂꯥꯁꯇꯤꯡ ꯈꯔ ꯂꯥꯁꯇꯤꯡ ꯑꯣꯏꯕ ꯑꯗꯣ ꯏꯁꯄꯔꯤꯡꯗꯁꯨ ꯑꯐꯕ ꯀ꯭ꯋꯥꯂꯤꯇꯤꯒꯤ ꯑꯣꯏꯕ ꯑꯗꯨꯒ ꯃꯥꯒꯤ ꯃꯊꯛꯇ ꯊꯥꯔꯤꯕ ꯂꯦꯗꯔꯗꯨꯁꯨ ꯑꯩꯈꯣꯏꯒꯤ ꯑꯇꯣꯞꯄ ꯀꯟꯇ꯭ꯔꯤꯗꯒꯤ ꯄꯨꯔꯛꯑꯒ ꯊꯥꯕꯅꯦꯕ ꯑꯩꯈꯣꯏ ꯏꯟꯗꯤꯌꯥꯒꯤ ꯄꯣꯠ ꯅꯠꯇꯦꯕ ꯑꯗꯨꯅ ꯁꯤꯗꯤ ꯌꯥꯝ ꯐꯔꯦ ꯁꯛꯁꯨ ꯐꯖꯩ ꯄꯣꯠꯁꯨ ꯌꯥꯝꯅ ꯀ꯭ꯋꯥꯂꯤꯇꯤ ꯂꯩꯕꯅꯦ ꯂꯤꯁꯤꯡ ꯌꯥꯡꯈꯩ ꯑꯣꯏꯒꯅꯤ ꯑꯗꯨꯒ ꯃꯌꯥꯏꯒꯤ ꯑꯣ ꯗꯥꯏꯅꯤꯡ ꯇꯦꯕꯜꯁꯦ ꯑꯩꯈꯣꯏꯒꯤ ꯁꯤ ꯁꯥꯏꯖꯀꯤ ꯃꯈꯥ ꯄꯣꯜꯂꯦ ꯍꯥꯏꯗꯤ ꯗꯥꯏꯅꯤꯡ ꯇꯦꯕꯜꯁꯤꯗ ꯑꯩꯈꯣꯏꯅ ꯐꯨꯠ ꯃꯉꯥ ꯁꯥꯡꯕ ꯅꯠꯇ꯭ꯔꯒ ꯐꯨꯠ ꯑꯍꯨꯝ ꯄꯥꯛꯄ ꯑꯗꯒꯤ ꯃꯃꯟ ꯈꯦꯠꯅꯔꯦ ꯑꯗꯒꯤ ꯐꯨꯠ ꯇꯔꯨꯛ ꯁꯥꯡꯕ ꯐꯨꯠ ꯃꯔꯤ ꯄꯥꯛꯄ ꯑꯗꯨꯝꯕ ꯂꯩꯌꯦꯕꯀꯣ ꯑꯗꯣ ꯑꯩꯈꯣꯏꯅ ꯑꯥ ꯁꯤꯒꯤ ꯌꯣꯟꯕ ꯃꯇꯝꯗ ꯑꯣꯏꯔꯤꯁꯤ ꯐꯨꯠ ꯇꯔꯨꯛ ꯁꯥꯡꯕ ꯑꯗꯨꯒ ꯐꯨꯠ ꯃꯔꯤ ꯄꯥꯛꯄꯁꯦ ꯁꯤꯗ ꯑꯩꯈꯣꯏꯅ ꯌꯣꯜꯂꯤꯁꯤ ꯃꯥꯒꯤ ꯃꯈꯥꯒꯤ ꯃꯈꯣꯡ ꯍꯥꯏꯕꯇꯔꯦꯅꯦ ꯃꯈꯣꯡ ꯏꯁꯇꯦꯟ ꯀꯔꯤ ꯀꯩꯁꯨ ꯂꯣꯏꯅ ꯌꯥꯎꯔꯒ ꯂꯨꯄꯥ ꯂꯤꯁꯡ ꯇꯔꯥꯒ ꯇꯔꯦꯠ ꯑꯗꯨꯃꯥꯏꯅ ꯌꯣꯜꯂꯦ ꯑꯗꯣ ꯍꯣꯏ ꯇꯔꯥ ꯃꯉꯥ ꯇꯔꯥ ꯃꯔꯤ ꯑꯗꯥꯏ ꯐꯥꯎꯗꯤ ꯑꯗꯨꯝ ꯑꯩꯈꯣꯏꯅ ꯑꯇꯣꯞꯄꯀ ꯄꯨꯟꯅ ꯂꯧꯔꯒꯗꯤ ꯑꯗꯨꯃꯥꯏꯅ ꯇꯧꯕ ꯌꯥꯏ ꯑꯗꯨ ꯑꯇꯩꯗꯤ ꯀꯔꯤ ꯀꯔꯤ ꯌꯦꯡꯕꯤꯒꯅꯤ ꯑꯣ ꯑꯣ ꯑꯗꯨꯗꯤ ꯑꯗꯨꯝ ꯍꯣꯡꯏꯗ ꯑꯩꯈꯣꯏꯅꯁꯨ ꯃꯃꯟ ꯑꯗꯨꯗꯤ ꯌꯥꯝ ꯀꯟꯅ ꯍꯥꯏꯗꯤ ꯀꯔꯤꯒꯨꯝꯕ ꯎꯄꯨ ꯀꯥꯡꯊꯣꯟ ꯂꯧꯕꯒꯤ ꯑꯣꯏꯅ ꯁꯦꯠ ꯑꯣꯏꯅ ꯄꯨꯟꯅ ꯂꯨꯍꯣꯡꯕ ꯑꯃꯒꯤ ꯑꯗꯨꯝ ꯂꯧꯕ ꯇꯥꯔꯒꯗꯤ ꯍꯥꯏꯔꯤꯕ ꯇꯨꯟ ꯃꯆꯥꯁꯦ ꯆꯧꯀꯤ ꯃꯆꯥꯁꯦ ꯑꯗꯨꯝ ꯑꯩꯈꯣꯏꯅ ꯐ꯭ꯔꯤꯗ ꯑꯗꯨꯝ ꯍꯥꯞꯄꯤꯗ ꯑꯗꯨꯒ ꯅꯣꯏꯅ ꯇꯣꯉꯥꯟꯅ ꯂꯧꯕꯤꯒꯦ ꯍꯥꯏꯔꯒꯗꯤ ꯍꯟꯗꯛ ꯂꯨꯄꯥ ꯂꯤꯁꯤꯡ ꯑꯃꯒ ꯆꯥꯝꯃꯉꯥ ꯑꯗꯨꯃꯥꯏꯅ ꯂꯥꯛꯀꯅꯤ ꯐꯖꯕꯗꯀꯣ ꯑꯣ ꯗꯤꯖꯥꯏꯟꯒꯤ ꯋꯥꯁꯤ ꯑꯁ ꯃꯌꯥꯝꯁꯤꯅꯕ ꯑꯩꯈꯣꯏꯗꯤ ꯑꯩꯈꯣꯏꯒꯤ ꯊꯕꯛ ꯁꯨꯔꯤꯕ ꯁꯤꯟꯃꯤꯁꯤꯡ ꯍꯥꯏꯕꯇꯔꯦꯅꯦ ꯃꯣꯏꯁꯤꯡꯁꯦ ꯌꯥꯝꯅ ꯀꯨꯏꯅ ꯑꯦꯛꯁꯄꯤꯔꯦꯟꯁ ꯂꯩꯔꯛꯑꯕ ꯃꯤ ꯉꯥꯛꯇꯅꯦ ꯑꯗꯨꯅ ꯑꯥ ꯃꯌꯥꯝꯁꯤꯅ ꯃꯣꯏꯅ ꯁꯥꯔꯛꯄ ꯄꯣꯠꯁꯤꯡꯁꯦ ꯍꯥꯏꯗꯤ ꯌꯥꯝꯅ ꯂꯥꯁꯇꯤꯡꯁꯨ ꯑꯣꯏꯕ ꯑꯗꯒꯤ ꯌꯦꯡꯕꯗꯁꯨ ꯌꯥꯝ ꯐꯖꯕ ꯑꯣꯏꯕ ꯑꯥ ꯑꯗꯨꯅ ꯃꯌꯥꯝꯅ ꯂꯨꯍꯣꯡꯕ ꯃꯇꯝꯗꯗꯤ ꯑꯩꯈꯣꯏꯁꯨ ꯑꯣꯗꯔꯁꯦ ꯊꯥ ꯑꯅꯤꯃꯨꯛ ꯋꯥꯠꯂꯤꯉꯩꯗꯒꯤ ꯅꯠꯇ꯭ꯔꯒꯗꯤ ꯑꯩꯈꯣꯏ ꯃꯣꯏꯒꯤ ꯑꯣꯗꯔꯁꯤ ꯂꯧꯗꯦꯕ ꯍꯥꯏꯕꯗꯤ ꯃꯤ ꯌꯥꯝꯅ ꯆꯪꯉꯛꯄ ꯑꯣꯗꯔ ꯌꯥꯝ ꯂꯩꯕ ꯃꯔꯝꯗꯤ ꯑꯩꯈꯣꯏꯅ ꯄꯤꯖꯔꯤꯕ ꯌꯣꯜꯂꯤꯕ ꯁꯥꯔꯤꯕ ꯃꯌꯥꯝꯁꯦ ꯃꯌꯥꯝꯒꯤ ꯑꯄꯦꯟꯕ ꯑꯣꯏꯕ ꯑꯗꯒꯤ ꯃꯃꯟꯁꯨ ꯃꯌꯥꯝꯗꯒꯤ ꯑꯃꯨꯛ ꯇꯥꯕ ꯑꯗꯨꯅ ꯎꯝ ꯀ꯭ꯋꯥꯂꯤꯇꯤꯒꯤ ꯐꯖꯕꯒꯤ ꯍꯥꯏꯔꯒꯗꯤ ꯑꯁ ꯑꯇꯣꯞꯄꯗꯒꯤꯗꯤ ꯑꯩꯈꯣꯏꯁꯤꯅ ꯈ꯭ꯋꯥꯏ ꯇꯣꯞ ꯑꯣꯏꯕꯅꯦ ꯍꯣꯏ ꯍꯣꯏ ꯑꯗꯨꯒ ꯑꯁ ꯑꯩꯈꯣꯏꯒꯤ ꯅꯨꯄꯤꯁꯤꯡꯒꯤ ꯀꯩꯅꯥꯒꯤ ꯄꯨꯕꯗ ꯌꯥꯎꯕ ꯁꯛꯌꯦꯡ ꯃꯤꯡꯁꯦꯟꯗꯣ ꯑꯗꯨꯁꯨ ꯑꯅꯧꯕ ꯂꯦꯇꯦꯁ ꯗꯤꯖꯥꯏꯟ ꯑꯃ ꯂꯥꯛꯑꯦ ꯃꯗꯨ ꯌꯥꯝ ꯐꯖꯕꯅꯦ ꯑꯗꯨ ꯅꯣꯏ ꯎꯔꯒꯗꯤ ꯌꯥꯝ ꯄꯥꯝꯒꯅꯤꯌꯦ ꯑꯗꯨ ꯃꯥꯒꯤ ꯃꯃꯟꯁꯦ ꯃꯥꯏ ꯃꯃꯟꯁꯦ ꯂꯨꯄꯥ ꯂꯤꯁꯤꯡ ꯇꯔꯥꯃꯔꯤ ꯂꯩꯌꯦꯕꯀꯣ ꯃꯤꯡꯁꯦꯟꯁꯨ ꯑꯩꯈꯣꯏꯅ ꯄꯨꯊꯣꯛꯀꯅꯤ ꯑꯗꯨꯒ ꯎꯁꯤꯁꯨ ꯎ ꯑꯀꯪꯕ ꯇꯤꯛꯀꯤꯗ ꯑꯣꯏꯅ ꯂꯥꯛꯀꯅꯦꯕ ꯆꯣꯠꯂꯒꯗꯤ ꯎꯁꯦ ꯀꯣꯟꯅ ꯎꯄꯨꯁꯤ ꯆꯤꯡꯕ ꯅꯠꯇ꯭ꯔꯒꯅ ꯀꯣꯟꯗꯣ ꯁꯥꯔꯤꯕ ꯄꯣꯠꯇꯨ ꯆꯦꯈꯥꯏꯕꯒꯨꯝꯕ ꯁꯨꯝ ꯆꯥꯕꯒꯨꯝꯕ ꯌꯥꯝ ꯇꯧꯒꯜꯂꯦ ꯑꯗꯣ ꯑꯩꯈꯣꯏꯒꯤꯗꯤ ꯎꯁꯦ ꯃꯃꯥꯡ ꯆꯍꯤꯒꯤ ꯎꯅꯦ ꯍꯟꯗꯛꯀꯤ ꯎ ꯅꯠꯇꯦ ꯅꯨꯡꯁꯥꯗ ꯐꯖꯅ ꯐꯧꯗꯣꯛꯑꯒ ꯀꯪꯍꯜꯂꯒ ꯊꯝꯕ ꯇꯤꯛ ꯉꯥꯛꯇꯅꯦꯕ ꯑꯗꯨꯅ ꯍꯥꯏꯔꯤꯕ ꯄꯣꯠꯁꯦ ꯌꯥꯝ ꯐꯖꯁꯨ ꯐꯖꯩ ꯑꯅꯧꯕ ꯗꯤꯖꯥꯏꯟꯁꯦ ꯎꯔꯒꯗꯤ ꯅꯣꯏ ꯁꯤꯃꯗꯤ ꯏꯁꯥꯒꯤ ꯂꯩꯔꯒꯁꯨ ꯍꯥꯟꯅꯩꯗꯨ ꯂꯩꯅ ꯂꯩꯅ ꯑꯃ ꯂꯧꯒꯦꯀ ꯍꯥꯏꯔꯛꯀꯅꯤ ꯌꯥꯝ ꯐꯖꯕ ꯄꯣꯠꯅꯤ ꯁꯤꯗꯤ ꯑꯣ ꯑꯃꯈꯀꯇꯪ ꯑꯗꯨꯝ ꯂꯧꯕ ꯌꯥꯏꯌꯦ ꯑꯗꯨ ꯑꯃꯈꯛꯇꯪ ꯂꯧꯕꯁꯤꯗ ꯀꯣꯟꯊꯝ ꯐꯥꯟꯁꯤꯒ ꯒ꯭ꯌꯥꯁ ꯎꯄꯨꯗꯨꯒ ꯄꯨꯟꯅ ꯂꯥꯛꯀꯅꯦꯕ ꯑꯗꯨꯒ ꯃꯥꯒꯤ ꯃꯃꯟꯁꯦ ꯁꯤꯅ ꯈꯔ ꯍꯣꯡꯉꯦ ꯁꯨꯞꯅꯒꯤ ꯂꯨꯄꯥ ꯂꯤꯁꯤꯡ ꯃꯄꯟꯒ ꯆꯥꯝꯃꯉꯥ ꯑꯗꯨꯗ ꯂꯥꯛꯀꯅꯤ ꯁꯤꯗꯩꯗ ꯑꯩꯈꯣꯏꯅ ꯀꯣꯟ ꯊꯝꯐꯝ ꯌꯥꯎꯔꯛꯑꯅꯤ ꯒ꯭ꯌꯥꯁ ꯊꯝꯐꯝ ꯎꯄꯨ ꯃꯆꯥ ꯑꯃ ꯌꯥꯎꯔꯛꯑꯅꯤ ꯃꯔꯛꯇ ꯑꯇꯣꯞꯄ ꯑꯃꯒ ꯌꯥꯎꯔꯛꯑꯅꯤꯀꯣ ꯍꯥꯏꯗꯤ ꯑꯩꯈꯣꯏ ꯆꯐꯨꯒꯨꯝꯕ ꯀꯩꯒꯨꯝꯕ ꯑꯃ ꯀꯣꯔꯐꯨꯒꯨꯝꯕ ꯊꯥꯡꯒꯠꯂꯁꯨ ꯌꯥꯕ ꯑꯗꯨꯝꯕ ꯑꯄꯥꯛꯄ ꯑꯃ ꯌꯥꯎꯔꯛꯑꯅꯤ ꯌꯥꯝ ꯐꯕꯅꯤ ꯍꯧꯖꯤꯛꯀꯤ ꯎꯄꯨꯁꯦ ꯑꯩꯈꯣꯏꯒꯤ ꯀꯣꯟꯊꯝ ꯐꯥꯟ ꯍꯥꯏꯖꯕ ꯋꯥꯅꯤ ꯑꯗꯨꯒ ꯍꯧꯗꯣꯡꯒꯨꯝꯕ ꯎꯆꯤꯒꯨꯝꯕ ꯑꯗꯨꯝꯕꯒ ꯑꯝꯇ ꯆꯪꯕ ꯉꯝꯃꯔꯣꯏ ꯁꯤꯗ ꯊꯝꯃꯗꯤ ꯉꯥ ꯂꯥꯡ ꯀꯔꯤ ꯀꯩꯗꯣ ꯁꯣ ꯂꯣꯟꯐꯝꯁꯨ ꯌꯥꯎꯋꯦꯕ ꯑꯣ ꯑꯅꯤꯁꯦ ꯄꯨꯟꯁꯤꯜꯂꯒ ꯑꯩꯈꯣꯏꯅ ꯂꯨꯄꯥ ꯂꯤꯁꯤꯡ ꯇꯔꯥ ꯇꯔꯨꯛ ꯐꯥꯎꯗ ꯌꯥꯅꯦꯕꯀꯣ ꯂꯤꯁꯤꯡ ꯇꯔꯥ ꯇꯔꯨꯛ ꯄꯨꯗ ꯌꯥꯅꯤ ꯑꯗꯨꯗꯩꯗ ꯑꯗꯨꯒ ꯅꯣꯏꯒꯤ ꯂꯩꯐꯝ ꯑꯦꯗ꯭ꯔꯦꯁꯇꯣ ꯑꯗꯨ ꯐꯥꯎꯕ ꯑꯩꯈꯣꯏꯅ ꯒꯥꯔꯤ ꯑꯃꯗ ꯗꯤ ꯑꯥꯏ ꯑꯃꯗ ꯐ꯭ꯔꯤꯗ ꯊꯤꯟꯖꯔꯛꯀꯅꯤ ꯁꯤꯒꯤ ꯑꯩꯍꯦꯟꯕ ꯄꯩꯁꯥ ꯑꯩꯈꯣꯏ ꯂꯧꯔꯣꯏꯕ ꯑꯣ ꯍꯣꯏ ꯐꯔꯦ ꯑꯗꯨ ꯅꯣꯏꯅ ꯌꯦꯡꯕꯗꯣ ꯈꯔꯁꯨ ꯋꯥꯠꯂꯤꯃꯤꯅ ꯂꯥꯛꯄꯤꯔꯣ ꯑꯩꯈꯣꯏꯒꯤ ꯐꯔꯅꯤꯆꯔ ꯍꯥꯎꯁꯤꯗꯩꯗꯀꯣ ꯃꯐꯝꯁꯤꯗ ꯂꯥꯛꯄꯤꯔꯣ ꯑꯗꯨꯒ ꯑꯄꯥꯝꯕꯗꯣ ꯑꯥ ꯈꯟꯅꯔꯒ ꯑꯩꯈꯣꯏꯁꯨ ꯇꯥꯕ ꯌꯥꯕ ꯇꯥꯒꯦ ꯑꯗꯨꯒ ꯅꯣꯏꯅ ꯄꯥꯝꯃꯤꯕ ꯄꯣꯠꯇꯨꯁꯨ ꯑꯩꯈꯣꯏꯅ ꯄꯤꯖꯒꯦ ꯑꯗꯨꯒ ꯑꯇꯣꯞꯄ ꯑꯗꯨꯝ ꯄꯥꯝꯃꯤ ꯐꯖꯩꯑꯅ ꯈꯜꯂꯒꯗꯤ ꯃꯃꯟꯁꯤꯒ ꯆꯥꯟꯅꯔꯦ ꯈꯜꯂꯒꯗꯤ ꯑꯃꯨꯛ ꯑꯇꯣꯞꯄ ꯀꯩꯔꯣꯏ ꯂꯩꯀꯥꯏꯒꯤ ꯃꯤꯁꯤꯡꯁꯦ ꯍꯦꯛ ꯊꯧꯗꯣꯛ ꯋꯥꯊꯣꯛ ꯊꯣꯛꯂꯛꯄꯗ ꯑꯗꯨꯝ ꯂꯥꯛꯃꯤꯟꯅꯧꯑꯣ ꯅꯣꯏꯒꯤꯁꯨ ꯑꯗꯨꯝ ꯑꯩꯈꯣꯏꯅ ꯈꯣꯔꯁꯥꯗꯣ ꯑꯗꯨꯝ ꯇꯧꯒꯦ

ꯍꯣꯏ ꯍꯣꯏ ꯊꯝꯃꯣ ꯊꯝꯃꯣ ꯑꯗꯨꯗꯤ ꯐꯔꯦ